ꯑꯩꯈꯣꯏ ꯀꯛꯆꯤꯡ ꯃꯅꯨꯡꯒꯤꯗꯤ ꯏꯀꯣ ꯒꯥꯔꯗꯦꯟꯒ ꯀꯛꯆꯤꯡ ꯒꯥꯔꯗꯦꯟꯒ ꯆꯠꯄꯗ ꯃꯤ ꯑꯃꯗ ꯂꯨꯄꯥ ꯍꯨꯝꯐꯨꯒꯤ ꯆꯥꯡ ꯆꯪꯉꯤ ꯑꯗꯣ ꯑꯇꯩ ꯃꯐꯝ ꯆꯠꯄꯒꯤꯗꯤ ꯑꯩ ꯊꯣꯏꯗꯣꯛꯅ ꯈꯪꯖꯗꯦ